ꯃꯅꯤꯄꯨꯔ ꯂꯝꯗꯝꯁꯤꯗ ꯁ꯭ꯀꯨꯜꯒꯤ ꯄ꯭ꯔꯣꯕ꯭ꯂꯦꯝ ꯑꯁꯤ ꯌꯥꯝ ꯂꯩꯌꯦ ꯄ꯭ꯔꯥꯏꯕꯦꯠ ꯁ꯭ꯀꯨꯜ ꯑꯣꯏꯁꯅꯨ ꯒꯣꯕꯔꯃꯦꯟ ꯑꯦꯗꯦꯠ ꯁ꯭ꯀꯨꯜ ꯑꯣꯏꯁꯅꯨ ꯄ꯭ꯔꯣꯕ꯭ꯂꯦꯝ ꯌꯥꯝ ꯂꯩꯌꯦ ꯃꯔꯨ ꯑꯣꯏꯅ ꯁ꯭ꯀꯨꯜꯁꯤꯗ ꯑꯉꯥꯡꯈꯣꯏꯒꯤꯗꯃꯛꯇꯑꯅ ꯁ꯭ꯀꯨꯜꯒꯤ ꯂꯥꯏꯕ꯭ꯔꯦꯔꯤꯁꯤꯁꯨ ꯂꯩꯇꯦ ꯑꯗꯨꯗꯒꯤ ꯗ꯭ꯔꯤꯡꯀꯤꯡ ꯋꯥꯇꯔ ꯐꯦꯁꯤꯂꯤꯇꯤꯁ ꯑꯁꯤꯁꯤꯁꯨ ꯂꯩꯇꯦ ꯃꯔꯨ ꯑꯣꯏꯅ ꯀ꯭ꯂꯥꯁꯔꯨꯝ ꯑꯁꯤ ꯍꯥꯟꯅ ꯊꯥꯏꯅꯒꯤ ꯀ꯭ꯂꯥꯁꯔꯨꯝ ꯑꯣꯏꯅ ꯂꯩꯕꯅꯦ ꯃꯣꯔꯗꯅꯥꯏꯖ ꯇꯧꯕ ꯍꯥꯏꯕꯁꯨ ꯀꯔꯤꯁꯨ ꯂꯩꯇꯦ ꯑꯗꯨꯒꯤ ꯄ꯭ꯔꯣꯕ꯭ꯂꯦꯝ ꯃꯈꯩ ꯑꯁꯤ ꯀꯔꯝ ꯍꯥꯏꯅ ꯑꯩꯈꯣꯏꯅ ꯁꯣꯜꯐ ꯇꯧꯒꯗ꯭ꯔꯥ ꯍꯥꯏꯕꯗꯤ ꯒꯣꯕꯔꯃꯦꯟ ꯑꯣꯐ ꯃꯅꯤꯄꯨꯔ ꯅꯠꯇ꯭ꯔꯒ ꯏꯖꯨꯀꯦꯁꯟꯁ ꯑꯣꯐ ꯗꯤꯄꯥꯔꯠꯃꯦꯟ ꯑꯣꯐ ꯏꯖꯨꯀꯦꯁꯟ ꯁꯤꯅ ꯅ꯭ꯌꯨ ꯇꯦꯛꯅꯤꯛ ꯃꯣꯔꯗꯅꯥꯏꯖ ꯇꯦꯛꯅꯤꯛ ꯑꯁꯤ ꯄꯨꯔꯛꯂꯒ ꯁ꯭ꯀꯨꯜ ꯑꯁꯤ ꯐꯒꯠꯅꯉꯥꯏꯒꯤꯗꯃꯛꯇ ꯍꯣꯠꯅꯗ꯭ꯔꯗꯤ ꯑꯩꯈꯣꯏ ꯄꯥꯕ꯭ꯂꯤꯛ ꯑꯩꯈꯣꯏ ꯃꯌꯥꯝꯁꯤꯅ ꯀꯔꯤꯁꯨ ꯇꯧꯕ ꯉꯝꯃꯣꯏ ꯑꯗꯨꯅ ꯃꯅꯤꯄꯨꯔꯒꯤ ꯁ꯭ꯀꯨꯜꯒꯤ ꯄ꯭ꯔꯣꯕ꯭ꯂꯦꯝ ꯑꯁꯤꯗꯤ ꯀ꯭ꯂꯥꯁꯔꯨꯝ ꯑꯁꯤꯁꯤꯁꯨ ꯌꯥꯝ ꯄꯤꯛꯂꯒ ꯑꯉꯥꯡꯈꯣꯏ ꯑꯁꯤ ꯑꯣꯕꯔꯀ꯭ꯔꯥꯎꯠ ꯑꯣꯏꯔꯒ ꯁ꯭ꯀꯨꯜꯁꯤ ꯑꯣꯖꯥꯅ ꯀꯔꯤ ꯇꯥꯛꯄꯤꯕ꯭ꯔꯥ ꯍꯥꯏꯕꯁꯤꯁꯨ ꯈꯪꯗ꯭ꯔꯦ ꯃꯔꯨ ꯑꯣꯏꯅ ꯑꯉꯥꯡꯈꯣꯏ ꯁ꯭ꯀꯨꯜꯗ ꯂꯥꯛꯄ ꯃꯇꯝꯗ ꯍꯨꯃꯥꯡꯅ ꯊꯣꯛꯂꯅ ꯂꯩꯔꯒ ꯃꯣꯏꯁꯤ ꯁ꯭ꯀꯨꯜꯗ ꯑꯣꯖꯥꯅ ꯀꯔꯤ ꯇꯥꯛꯄꯤꯕ꯭ꯔꯥ ꯑꯁꯤꯗ ꯑꯗꯨꯗ ꯀꯟꯁꯟꯇ꯭ꯔꯦꯠ ꯇꯧꯕ ꯉꯝꯗꯕ ꯌꯥꯝ ꯂꯩꯌꯦ ꯑꯗꯨꯅ ꯃꯔꯨ ꯑꯣꯏꯅ ꯁ꯭ꯀꯨꯜ ꯀ꯭ꯂꯥꯁꯔꯨꯝ ꯑꯁꯤꯈꯣꯏꯁꯤ ꯑꯦꯛꯁꯄꯥꯟ ꯇꯧꯕꯤꯒꯗꯕꯅꯤ ꯑꯗꯨꯒ ꯁ꯭ꯀꯨꯜ ꯐꯟꯗꯤꯡ ꯇꯧꯔꯒ ꯒꯣꯕꯔꯃꯦꯟꯅ ꯐꯟꯗꯤꯡ ꯇꯧꯔꯒ ꯔꯟ ꯇꯧꯔꯤꯕ ꯁ꯭ꯀꯨꯜ ꯃꯈꯩ ꯑꯁꯤ ꯐꯟꯁꯤ ꯃꯇꯝ ꯃꯇꯝꯗꯒꯤ ꯂꯥꯛꯄꯤꯗ꯭ꯔꯦ ꯃꯇꯝ ꯆꯞ ꯆꯥꯅ ꯂꯥꯛꯄꯤꯗ꯭ꯔꯦ ꯑꯗꯨꯅ ꯇꯥꯏꯝ ꯇꯨ ꯇꯥꯏꯝ ꯑꯁꯤ ꯁ꯭ꯀꯨꯜꯒꯤ ꯗꯤꯄꯥꯔꯃꯦꯟꯁꯤꯅ ꯏꯟꯀ꯭ꯋꯥꯔꯤꯁꯤ ꯆꯠꯂꯒ ꯁ꯭ꯀꯨꯜꯗ ꯀꯔꯤ ꯀꯔꯤ ꯇꯧꯒꯗꯕ꯭ꯔꯥ ꯍꯥꯏꯕꯁꯤ ꯃꯇꯝ ꯃꯇꯝꯗꯒꯤ ꯏꯟꯀ꯭ꯋꯥꯔꯤ ꯇꯧꯐꯝꯁꯤ ꯌꯥꯝ ꯗꯔꯀꯥꯔ ꯑꯣꯏꯔꯦ ꯍꯥꯏꯕꯁꯤꯅꯤ